ꯑꯩꯅ ꯑꯉꯥꯡ ꯑꯣꯏꯔꯤꯉꯩ ꯀ꯭ꯂꯥꯁ ꯁꯤꯛꯁ ꯁꯚꯦꯟ ꯀꯥꯕ ꯑꯗꯨꯋꯥꯏꯗ ꯁ꯭ꯀꯨꯜꯁꯤ ꯍꯣꯡꯕ ꯌꯥꯗꯦ ꯔꯣꯜ ꯋꯥꯟꯒꯨꯝꯕ ꯇꯨ ꯇꯥꯔꯛꯑꯒꯗꯤ ꯑꯗꯨꯅ ꯁ꯭ꯀꯨꯜꯒꯤ ꯐꯥꯎꯟꯗꯔꯅ ꯁ꯭ꯀꯨꯜ ꯍꯣꯡꯕ ꯌꯥꯔꯣꯏ ꯍꯥꯏꯕꯗꯒꯤ ꯑꯩꯈꯣꯏ ꯐꯥꯗꯔꯁꯤꯡꯒ ꯁꯥꯎꯅꯕ ꯌꯥꯎꯋꯤ ꯑꯗꯨꯗ ꯑꯩꯅ ꯌꯥꯝꯅ ꯅꯨꯡꯁꯤꯖꯕ ꯃꯇꯝ ꯑꯣꯏꯈꯤ ꯃꯔꯝꯗꯤ ꯁ꯭ꯀꯨꯜ ꯍꯣꯡꯒꯦ ꯌꯥꯗꯕꯒꯤ ꯃꯔꯝ ꯑꯗꯨꯅ ꯑꯩꯁꯤ ꯑꯗꯨꯝ ꯋꯥꯈꯜꯁꯤ ꯑꯗꯨꯝ ꯍꯟꯊꯔꯒ ꯂꯩꯕꯗꯒꯤ ꯐꯥꯗꯔꯅ ꯍꯣꯠꯅꯕꯤꯗꯨꯅ ꯁ꯭ꯀꯨꯜꯁꯤ ꯍꯣꯡꯂꯒ ꯑꯩ ꯑꯇꯣꯞꯄ ꯁ꯭ꯀꯨꯜ ꯑꯃꯗ ꯇꯝꯍꯜꯂꯒ ꯑꯇꯣꯞꯄ ꯁ꯭ꯀꯨꯜꯗ ꯇꯝꯂꯕꯗꯤ ꯑꯩ ꯈꯤꯇꯪ ꯐꯅ ꯍꯣꯠꯅꯕ ꯌꯥꯒꯅꯤ ꯍꯥꯏꯕꯒꯤ ꯋꯥꯈꯜ ꯈꯜꯂꯒ ꯑꯩꯅ ꯑꯇꯣꯞꯄ ꯁ꯭ꯀꯨꯜꯗ ꯇꯝꯃꯤ